ꯕꯤꯒ꯭ꯌꯥꯟꯅ ꯃꯔꯝ ꯑꯣꯏꯔꯀꯥꯟꯗ ꯑꯩꯈꯣꯏꯒꯤ ꯃꯃꯥꯡ ꯃꯃꯥꯡ ꯑꯩꯈꯣꯏꯒꯤ ꯃꯃꯥꯡꯗ ꯂꯩꯔꯤꯕ ꯁꯨꯔꯣꯜ ꯑꯃꯗꯤ ꯇꯨꯡꯗ ꯂꯥꯛꯏꯕ ꯁꯨꯔꯣꯜ ꯀꯌꯥ ꯑꯁꯤ ꯑꯗꯨꯛꯀꯤ ꯃꯇꯤꯛ ꯈꯦꯠꯅꯕ ꯄꯨꯔꯛꯈ꯭ꯔꯦ ꯑꯩꯈꯣꯏꯒꯤ ꯃꯃꯥꯡꯗ ꯂꯩꯔꯝꯕ ꯏꯄꯥ ꯏꯄꯨ ꯑꯃꯗꯤ ꯏꯕꯦꯟꯁꯤꯡꯁꯤꯒ ꯍꯧꯖꯤꯛ ꯍꯧꯔꯛꯂꯤꯕ ꯑꯩꯒꯤ ꯏꯅꯥꯎꯄꯥ ꯑꯃꯗꯤ ꯑꯩꯒꯤ ꯏꯆꯥꯅꯆꯤꯡꯕ ꯀꯌꯥ ꯑꯁꯤ ꯃꯈꯣꯏꯗ ꯕꯤꯒ꯭ꯌꯥꯟꯅ ꯃꯔꯝ ꯑꯣꯏꯔꯀꯥꯟꯗ ꯃꯈꯣꯏꯗꯤ ꯑꯗꯨꯛꯀꯤ ꯃꯇꯤꯛ ꯍꯥꯟꯅ ꯂꯩꯔꯝꯃꯤꯕ ꯑꯍꯜ ꯂꯃꯟꯁꯤꯡꯁꯤꯒ ꯈꯦꯠꯅꯩ ꯑꯗꯨꯗꯨꯅ ꯑꯩ ꯑꯩꯅ ꯕꯤꯒ꯭ꯌꯥꯟꯒꯤ ꯕꯤ ꯕꯤꯒ꯭ꯌꯥꯟꯅ ꯃꯔꯝ ꯑꯣꯏꯔꯀꯥꯟꯗ ꯄꯨꯔꯛꯂꯤꯕ ꯑꯋꯣꯟꯕꯁꯤꯒꯤ ꯃꯔꯛꯇ ꯄꯣꯛꯂꯨꯕꯅ ꯃꯔꯝ ꯑꯣꯏꯔꯀꯥꯟꯗ ꯑꯩꯗꯤ ꯑꯅꯤ ꯑꯁꯤ ꯈꯦꯠꯅꯕ ꯑꯁꯤ ꯎꯕ ꯐꯪꯏ ꯍꯥꯏꯅ ꯈꯟꯖꯩ ꯍꯧꯖꯤꯛ ꯍꯧꯖꯤꯛ ꯂꯩꯔꯤꯕ ꯑꯉꯥꯡꯁꯤꯡ ꯍꯧꯖꯤꯛ ꯍꯧꯖꯤꯛ ꯂꯩꯔꯤꯕ ꯍꯧꯔꯛꯂꯤꯕ ꯅꯍꯥꯔꯣꯜꯁꯤꯡ ꯑꯁꯤꯗꯤ ꯑꯩꯈꯣꯏꯒꯤ ꯃꯣꯕꯥꯏꯜ ꯐꯣꯟ ꯑꯃꯗꯤ ꯒꯦꯝꯅꯆꯤꯡꯕ ꯁꯥꯟꯅꯕ ꯑꯁꯤꯒꯨꯝꯕ ꯑꯩꯈꯣꯏꯒꯤ ꯕꯤꯒ꯭ꯌꯥꯟꯅ ꯃꯔꯝ ꯑꯣꯏꯔꯀꯥꯟꯗ ꯄꯨꯊꯣꯛꯂꯛꯄ ꯁꯥꯟꯅꯕ ꯀꯌꯥ ꯑꯁꯤꯗ ꯑꯣꯏꯅ ꯊꯋꯥꯏ ꯌꯥꯎꯕꯗꯧꯅ ꯎꯏ ꯑꯗꯨꯕꯨ ꯃꯃꯥꯡ ꯃꯃꯥꯡꯗ ꯂꯩꯔꯝꯕ ꯑꯍꯜ ꯂꯃꯟꯁꯤꯡ ꯑꯁꯤꯗꯤ ꯑꯩꯈꯣꯏꯒꯤ ꯏꯁꯥꯒꯤ ꯍꯛꯆꯥ ꯍꯛꯁꯦꯜ ꯐꯅꯕ ꯑꯃꯗꯤ ꯏꯁꯥꯗ ꯍꯛꯆꯥꯡꯗ ꯐꯒꯗꯕ ꯁꯥꯟꯅꯕ ꯀꯌꯥ ꯑꯃꯗꯁꯨ ꯃꯣꯏ ꯊꯋꯥꯏ ꯌꯥꯎꯕ ꯑꯁꯤꯗꯁꯨ ꯅꯠꯇꯅ ꯑꯩꯈꯣꯏꯒꯤ ꯂꯥꯏꯔꯤꯛ ꯄꯥꯕ ꯀꯌꯥ ꯑꯁꯤꯗꯁꯨ ꯊꯋꯥꯏ ꯌꯥꯎꯏ ꯍꯥꯏꯅ ꯈꯟꯖꯩ ꯃꯁꯤꯒꯤ ꯃꯁꯤꯅ ꯃꯔꯝ ꯑꯣꯏꯔꯀꯥꯟꯗ ꯑꯩꯅ ꯈꯟꯖꯕꯗꯤ ꯍꯧꯖꯤꯛ ꯍꯧꯖꯤꯛ ꯂꯩꯔꯤꯕ ꯅꯍꯥꯁꯤꯡꯁꯤꯁꯨ ꯃꯃꯥꯡꯗ ꯂꯩꯔꯤꯕ ꯍꯥꯟꯅ ꯂꯩꯔꯝꯕ ꯑꯩꯈꯣꯏꯒꯤ ꯑꯍꯜ ꯂꯃꯟꯁꯤꯡ ꯑꯗꯨ ꯍꯧꯖꯤꯛ ꯍꯧꯖꯤꯛ ꯂꯩꯔꯤꯕ ꯑꯍꯜ ꯂꯃꯟꯁꯤꯡꯁꯨ ꯂꯥꯛꯏꯕ ꯅꯍꯥꯁꯤꯡꯒꯤ ꯃꯔꯝꯗ ꯈꯔ ꯈꯪꯕ ꯗꯔꯀꯥꯔ ꯇꯥꯏ ꯍꯥꯏꯅ ꯈꯜꯂꯤ